ꯍꯜꯂꯣ ꯁꯤꯒꯤꯁꯦ ꯗꯣꯜꯐꯤꯟ ꯇ꯭ꯔꯦꯕꯦꯜꯒꯤ ꯑꯦꯖꯦꯟ ꯑꯣꯏꯕꯤꯒꯗꯕ꯭ꯔꯥ ꯑꯩꯁꯦ ꯑꯩꯅ ꯆꯠꯀꯗꯧꯔꯤꯕ ꯊꯕꯛꯇꯨꯒꯤ ꯃꯇꯨꯡ ꯏꯟꯅ ꯅꯍꯥꯟ ꯕꯨꯛ ꯇꯧꯖꯈꯤꯕ ꯑꯗꯨꯅꯤ ꯑꯗꯨ ꯍꯧꯖꯤꯛ ꯑꯩꯁꯦ ꯑꯊꯨꯕꯒꯤ ꯆꯠꯇꯕ ꯌꯥꯗꯕꯅꯤ ꯑꯗꯨꯗ ꯇꯧꯔꯤꯕ ꯇꯧꯕꯇꯕꯨ ꯑꯗꯨꯒꯤ ꯇ꯭ꯔꯦꯟ ꯑꯗꯨ ꯍꯧꯖꯤꯛꯀꯤ ꯃꯥꯒꯤ ꯏꯁꯇꯦꯇꯁꯁꯦ ꯀꯃꯥꯏꯅ ꯂꯩꯔꯤꯒꯦ ꯀꯃꯥꯏꯅ ꯇꯧꯒꯦ ꯃꯐꯝ ꯑꯗꯨ ꯄꯨꯡ ꯀꯌꯥꯗ ꯀꯃꯥꯏꯅ ꯌꯧꯒꯗꯕꯅꯣ ꯑꯩꯗꯤ ꯀꯩꯁꯨ ꯈꯪꯗꯦ ꯑꯗꯨ ꯃꯔꯣꯜ ꯑꯝꯇ ꯄꯤꯕꯤꯌꯣ ꯑꯩꯅ ꯑꯩꯅ ꯀꯔꯤꯒꯨꯝꯕ ꯃꯐꯝꯗꯨꯗ ꯆꯠꯂꯨꯔꯒ ꯀꯃꯥꯏꯅ ꯇꯧꯒꯅꯤ ꯄꯨꯡ ꯀꯌꯥꯗ ꯇ꯭ꯔꯦꯟꯗꯨ ꯌꯧꯔꯛꯀꯅꯤ ꯏꯁꯇꯦꯁꯟꯗ ꯑꯩꯅ ꯆꯠꯀꯗꯧꯔꯤꯕꯗꯨ ꯑꯩꯗꯤ ꯀꯔꯤꯁꯨ ꯈꯪꯕ ꯅꯠꯇꯦ ꯑꯗꯨꯗ ꯆꯠꯂꯨꯔꯒ ꯀꯔꯤꯒꯨꯝꯕ ꯑꯩꯁꯦ ꯂꯣꯟꯂꯤ ꯐꯥꯎꯅꯗꯕ ꯑꯃꯁꯨ ꯑꯩꯉꯣꯟꯗ ꯌꯥꯝꯅ ꯑꯋꯥꯕ ꯑꯃ ꯑꯣꯏꯔꯦ ꯑꯗꯨꯅ ꯑꯩꯅ ꯆꯠꯀꯗꯧꯔꯤꯕꯗꯨ ꯄꯨꯡ ꯀꯌꯥꯗ ꯊꯨꯡꯂꯛꯀꯅꯤ ꯑꯗꯨꯒ ꯋꯦꯗꯔꯒꯤ ꯀꯟꯗꯤꯁꯟꯁꯤꯅ ꯀꯃꯥꯏꯅ ꯂꯩ ꯂꯩꯕꯅꯣ ꯑꯗꯨꯁꯨ ꯑꯝꯇ ꯈꯪꯅꯤꯡꯉꯦ ꯑꯝꯇ ꯄꯥꯎ ꯄꯤꯕꯤꯌꯨ ꯍꯥꯏꯗꯤ

ꯀꯔꯤꯒꯨꯝꯕ ꯑꯩꯅ ꯈꯪꯗꯕ ꯑꯃ ꯃꯈꯣꯏꯗ ꯍꯦꯛꯇ ꯆꯪꯁꯤꯜꯂꯒ ꯍꯪꯕꯗ ꯃꯈꯣꯏꯅ ꯑꯩꯕꯨ ꯀꯃꯥꯏꯅ ꯇ꯭ꯔꯤꯠ ꯇꯧꯕꯤꯔꯛꯀꯅꯤ ꯑꯩꯕꯨ ꯀꯃꯥꯏꯅ ꯋꯥꯔꯤ ꯁꯥꯕꯤꯒꯅꯤ ꯍꯥꯏꯕꯗꯣ ꯑꯝꯇ ꯈꯪꯅꯤꯡꯉꯦ ꯑꯗꯒꯤ ꯃꯣꯏꯁꯤ ꯑꯗꯨꯝ ꯑꯩꯅ ꯈꯪꯗꯕ ꯑꯦꯅꯤ ꯈꯪꯗꯕ ꯑꯃ ꯍꯦꯛ ꯂꯩꯕꯗ ꯃꯈꯣꯏꯗ ꯍꯪꯕꯗ ꯑꯗꯨꯝ ꯐꯖꯅ ꯍꯥꯏꯕꯤꯔꯛꯀꯗ꯭ꯔꯥ ꯑꯗꯨꯒ ꯑꯊꯨꯕꯒꯤ ꯑꯩꯅ ꯆꯠꯀꯗꯧꯔꯤꯕ ꯇ꯭ꯔꯦꯟ ꯑꯁꯤ ꯗꯣꯜꯐꯤꯟ ꯇ꯭ꯔꯦꯕꯦꯜꯒꯤꯁꯤ ꯇꯤꯀꯦꯠ ꯔꯦꯠꯁꯤꯅ ꯑꯊꯨꯕꯒꯤꯁꯤꯅ ꯀꯃꯥꯏꯅ ꯑꯣꯏꯒꯦ ꯑꯗꯨꯒ ꯑꯩꯅ ꯇꯣꯡꯒꯗꯧꯔꯤꯕ ꯑꯁꯤꯅ ꯀꯔꯝꯕ ꯏꯁꯂꯤꯄꯔ ꯀ꯭ꯂꯥꯁ ꯑꯗꯒꯤ ꯚꯤ ꯑꯥꯏ ꯄꯤꯗꯤ ꯀꯔꯝꯕ ꯑꯣꯏꯒꯗꯕꯅꯣ ꯐꯥꯔꯁ ꯀ꯭ꯂꯥꯁ ꯑꯣꯏꯒꯗꯕꯔꯥ ꯑꯗꯣ ꯑꯝꯇ ꯈꯪꯅꯤꯡꯉꯦ ꯄꯥꯎ ꯑꯝꯇ ꯄꯤꯕꯤꯌꯣ ꯑꯗꯒꯤ ꯑꯩ ꯌꯥꯝꯅ ꯐꯨꯗꯤꯡ ꯀꯔꯤ ꯀꯔꯥ ꯌꯥꯎꯕꯁꯨ ꯄꯥꯝꯃꯦ ꯑꯗꯨꯒ ꯃꯈꯣꯏꯒꯤ ꯑꯗꯨꯁꯤꯡꯅ ꯀꯃꯥꯏꯅ ꯂꯩꯒꯦ ꯑꯗꯨꯒꯤ ꯃꯇꯥꯡꯗꯁꯨ ꯍꯥꯏꯐꯦꯠ ꯍꯥꯏꯕꯤꯔꯝꯃꯣ ꯑꯗꯒꯤ ꯃꯈꯣꯏꯒꯤ ꯋꯦꯗꯔꯁꯤꯅ ꯀꯃꯥꯏꯅ ꯇꯧꯕꯅꯣ ꯑꯗꯒꯤ ꯆꯠꯊꯣꯛ ꯆꯠꯁꯤꯟ ꯇꯧꯕꯗ ꯌꯥꯝꯅ ꯄ꯭ꯔꯣꯕ꯭ꯂꯦꯝ ꯂꯩꯔꯣꯏꯗꯕ꯭ꯔꯥ ꯑꯗꯨꯁꯨ ꯑꯝꯇ ꯍꯥꯏꯐꯦꯠ ꯈꯪꯅꯤꯡꯉꯦ ꯑꯝꯇ ꯍꯥꯏꯕꯤꯔꯛꯑꯣ ꯄꯥꯎ ꯑꯝꯇ ꯐꯥꯎꯗꯣꯛꯄꯤꯔꯛꯑꯣ ꯑꯗꯒꯤ ꯇꯤꯀꯦꯠꯀꯤ ꯔꯦꯠꯁꯤꯅ ꯀꯌꯥ ꯑꯣꯏꯒꯦ ꯑꯊꯧꯕꯒꯤ ꯏꯃꯥꯔꯖꯦꯟꯁꯤꯒꯤ ꯑꯗꯨꯁꯨ ꯈꯪꯅꯤꯡꯉꯤ ꯑꯝꯇ ꯍꯥꯏꯕꯤꯔꯛꯑꯣ ꯑꯗꯒꯤ ꯑꯩꯈꯣꯏꯅ ꯑꯦꯅꯤ ꯈꯪꯗꯕ ꯂꯩꯕꯗ ꯍꯦꯛꯇ ꯆꯪꯂꯒ ꯍꯪꯕꯗ ꯄ꯭ꯔꯣꯕ꯭ꯂꯦꯝ ꯂꯩꯔꯣꯏꯕꯀꯣ ꯀꯔꯤꯁꯨ ꯑꯗꯨ ꯑꯗꯨꯁꯨ ꯈꯪꯅꯤꯡꯕ ꯑꯩꯈꯣꯏꯅ ꯑꯗꯒꯤ ꯅꯨꯃꯤꯠ ꯀꯌꯥꯅꯤ ꯆꯪꯒꯗꯕꯅꯣ ꯑꯩꯈꯣꯏꯒꯤ ꯇ꯭ꯔꯦꯕꯦꯜꯁꯤꯗ ꯑꯗꯨ ꯈꯪꯅꯤꯡꯉꯦ ꯑꯗꯒꯤ ꯐꯨꯗꯤꯡꯁꯤꯅ ꯀꯃꯥꯏꯅ ꯂꯣꯏꯅ ꯄ꯭ꯔꯣꯕꯥꯏꯠ ꯇꯧꯕ꯭ꯔꯥ ꯑꯗꯒꯤ ꯃꯇꯝ ꯆꯥꯅ ꯑꯩꯈꯣꯏꯕꯨ ꯌꯦꯡꯕꯤꯒꯗ꯭ꯔꯥ ꯁꯥꯔꯕꯤꯁ ꯄꯤꯕꯤꯒꯗ꯭ꯔꯥ ꯍꯥꯏꯕꯗꯨꯁꯨ ꯑꯗꯨꯝ ꯈꯪꯅꯤꯡꯉꯤ ꯑꯗꯨꯒ ꯈꯪꯗꯕꯅꯤꯅ ꯑꯩꯈꯣꯏꯗꯤ ꯑꯗꯨꯝ ꯆꯪꯂꯒ ꯆꯠꯂꯒ ꯍꯦꯛꯇ ꯈꯪꯅꯗꯕꯁꯨ ꯃꯌꯥꯝ ꯑꯃ ꯂꯩꯔꯝꯒꯅꯤ ꯑꯗꯨꯅ ꯀꯃꯥꯏꯅ ꯇꯧꯔꯝꯒꯗꯕꯅꯣ ꯑꯗꯨꯁꯨ ꯑꯩꯈꯣꯏꯁꯨ ꯑꯥꯏꯗꯤꯌꯥ ꯀꯔꯤꯁꯨ ꯂꯕꯁꯨ ꯅꯠꯇꯦ ꯑꯗꯨꯁꯨ ꯈꯪꯅꯤꯡꯉꯦ ꯑꯝꯇ ꯄꯥꯎ ꯄꯤꯕꯤꯌꯣ ꯅꯈꯣꯏꯒꯤ ꯅꯈꯣꯏꯒꯤ ꯑꯩꯈꯣꯏꯗ ꯌꯥꯝꯅ ꯑꯩꯈꯣꯏꯗ ꯏꯝꯄꯣꯔꯇꯦꯟ ꯄꯤꯕꯤꯕꯗꯨ ꯍꯣꯁꯄꯤꯇꯥꯂꯤꯇꯤꯗꯨ ꯀꯔꯤꯁꯨ ꯀꯥꯎꯖꯔꯣꯏ ꯑꯗꯨ ꯑꯩꯅ ꯄꯥꯝꯕꯗꯣ ꯃꯇꯝ ꯄꯨꯡ ꯀꯌꯥꯗꯒꯨꯝꯕ ꯌꯧꯔꯛꯀꯅꯤ ꯃꯇꯝ ꯆꯥꯅ ꯌꯧꯔꯛꯀꯗ꯭ꯔꯥ ꯍꯥꯏꯕꯗꯨꯁꯨ ꯑꯗꯨꯝ ꯈꯪꯅꯤꯡꯉꯤ ꯑꯗꯨꯒꯤ ꯃꯇꯥꯡꯗ ꯑꯝꯇ ꯄꯥꯎ ꯄꯤꯕꯤꯔꯛꯑꯣ ꯑꯊꯨꯕꯒꯤ ꯑꯩ ꯆꯠꯇꯕ ꯌꯥꯗꯕ ꯑꯣꯏꯕꯅ ꯑꯗꯨꯝ ꯍꯪꯖꯔꯛꯂꯕꯅꯦ ꯐꯣꯟ ꯇꯧꯔꯒ ꯌꯥꯝꯅ ꯅꯨꯡꯉꯥꯏꯖꯔꯦ ꯑꯗꯣꯝꯒꯤ ꯃꯃꯜ ꯌꯥꯝꯂꯕ ꯃꯇꯝꯁꯦ ꯑꯩꯉꯣꯟꯗ ꯀꯥꯏꯊꯣꯛꯄꯤꯕꯒꯤꯗꯃꯛꯇ ꯊꯥꯒꯠꯆꯔꯤ